ꯉꯁꯤ ꯚꯥꯔꯠꯇ ꯊꯦꯡꯅꯒꯗꯧꯔꯤꯕ ꯃꯁꯛ ꯊꯣꯛꯄꯁꯤꯡ ꯑꯗꯨꯗꯤ ꯑꯩꯅ ꯈꯔ ꯄꯟꯖꯔꯕꯗ ꯍꯣꯁꯄꯤꯇꯥꯟ ꯃꯁꯤꯡ ꯌꯥꯝꯅ ꯌꯥꯝꯗꯕ ꯂꯝꯕꯤ ꯊꯣꯡ ꯐꯖꯕꯗ ꯈꯔ ꯋꯥꯠꯄ ꯚꯤꯂꯦꯖꯇ ꯌꯥꯝꯅ ꯂꯝꯕꯤ ꯊꯣꯡ ꯃꯔꯝ ꯆꯥꯗꯕꯁꯤꯡ ꯑꯁꯤ ꯅꯨꯡꯉꯥꯏꯖꯗꯕ ꯁꯤꯡ ꯑꯁꯤ ꯍꯥꯏꯔꯒ ꯚꯥꯔꯠꯇ ꯑꯋꯥꯠꯄ ꯂꯩꯕꯁꯤꯡ ꯍꯥꯏꯔꯒꯗꯤ ꯚꯤꯂꯦꯖꯇ ꯑꯌꯥꯝꯕꯅ ꯂꯝꯕꯤ ꯊꯣꯡ ꯁ꯭ꯀꯨꯜꯒꯤ ꯑꯣꯖꯥꯁꯤꯡ ꯃꯇꯤꯛ ꯆꯥꯗꯕ ꯍꯥꯏꯔꯒ ꯃꯁꯤꯗ ꯂꯣꯏꯁꯤꯟꯖꯔꯒꯦ ꯑꯩ